ꯑꯩꯅ ꯂꯩꯔꯤꯕꯒꯤ ꯃꯅꯥꯛꯇ ꯂꯥꯏꯁꯪ ꯑꯃ ꯂꯩ ꯑꯗꯨꯒꯤ ꯃꯤꯡꯗꯤ ꯖꯃꯥꯃꯖꯤꯠ ꯀꯧꯏ ꯌꯥꯝ ꯐꯖꯔꯕ ꯂꯥꯏꯁꯪ ꯑꯃꯅꯤ ꯃꯤꯅꯥꯔꯥꯅꯤ ꯌꯥꯎꯏ ꯃꯆꯨꯅ ꯌꯥꯝ ꯉꯧꯔꯒ ꯌꯥꯝ ꯉꯥꯜꯂꯒ ꯌꯥꯝ ꯐꯖꯕ ꯂꯥꯏꯁꯪ ꯑꯃꯅꯤ ꯃꯤꯌꯥꯝꯅꯁꯨ ꯌꯥꯝ ꯄꯥꯝꯖꯕ ꯌꯥꯝ ꯆꯥꯎꯕ ꯂꯥꯏꯁꯪ ꯑꯃꯅꯤ ꯑꯩꯈꯣꯏ ꯄꯨꯂꯞꯀꯤ ꯂꯥꯏꯁꯪ ꯑꯃꯅꯤ ꯑꯗꯣ ꯑꯩꯅ ꯂꯥꯏꯁꯪꯗꯨꯗ ꯃꯇꯝ ꯃꯉꯥ ꯂꯥꯏꯈꯨꯔꯝꯕ ꯆꯠꯂꯦ ꯑꯗꯨꯗꯒꯤ ꯈ꯭ꯋꯥꯏꯗꯒꯤ ꯑꯩꯅ ꯅꯨꯡꯉꯥꯏꯖꯕ ꯃꯇꯝ ꯍꯥꯏꯔꯕꯗꯤ ꯅꯨꯡꯗꯥꯡꯒꯤ ꯃꯇꯝꯁꯤꯗ ꯆꯠꯄ ꯂꯥꯏ ꯈꯨꯔꯝꯕ ꯑꯗꯨꯅꯤ